ꯀꯛꯆꯤꯡ ꯖꯤꯂꯥ ꯑꯁꯤꯗ ꯃꯔꯨꯑꯣꯏꯕ ꯃꯐꯝ ꯑꯗꯨꯒꯤ ꯑꯣꯏꯕ ꯌꯣꯛꯈꯠꯄ ꯊꯕꯛ ꯅꯠꯇ꯭ꯔꯒ ꯑꯀꯣꯏꯕꯒꯤ ꯐꯤꯕꯝ ꯃꯔꯤ ꯂꯩꯅꯅ ꯄꯥꯏꯈꯠꯂꯤꯕ ꯊꯧꯗꯥꯡ ꯈꯔ ꯑꯗꯨ ꯍꯥꯏꯌꯨ ꯍꯥꯏꯔꯒꯗꯤ ꯃꯐꯝ ꯑꯁꯤꯗ ꯀꯛꯆꯤꯡ ꯖꯤꯂꯥ ꯑꯁꯤꯗ ꯑꯩꯈꯣꯏꯒꯤ ꯊꯥꯏꯅꯗꯒꯤ ꯂꯩꯔꯛꯑꯕ ꯎꯃꯪ ꯂꯥꯏ ꯃꯌꯥꯝꯕꯨ ꯌꯣꯛꯈꯠꯂꯤ ꯐꯖꯅ ꯁꯦꯝꯒꯠ ꯁꯥꯒꯠꯂꯤ ꯃꯁꯤꯕꯨ ꯌꯥꯝꯅ ꯑꯩꯈꯣꯏꯒꯤ ꯄ꯭ꯔꯖꯥꯁꯤꯡꯗ ꯌꯥꯝ ꯍꯔꯥꯎꯕ ꯑꯃ ꯑꯣꯏꯍꯜꯂꯤ ꯑꯃꯗꯤ ꯑꯩꯈꯣꯏꯒꯤ ꯑꯀꯣꯏꯕꯗ ꯂꯩꯕ ꯊꯥꯖꯤꯟꯕ ꯌꯥꯕ ꯆꯤꯡꯈꯣꯡ ꯆꯤꯡꯌꯥ ꯑꯍꯥꯡꯕ ꯃꯐꯝꯁꯤꯡꯗ ꯑꯩꯈꯣꯏꯒꯤ ꯄ꯭ꯔꯖꯥꯁꯤꯡꯅ ꯎ ꯋꯥ ꯃꯅꯥ ꯃꯁꯤꯡ ꯊꯥꯖꯤꯜꯂꯤ ꯎ ꯋꯥ ꯃꯅꯥ ꯃꯁꯤꯡ ꯊꯥꯖꯟꯕꯁꯤꯅ ꯑꯩꯈꯣꯏꯗ ꯏꯁꯤꯡ ꯅꯨꯡꯁꯤꯠ ꯁꯦꯡꯍꯟꯕꯗ ꯌꯥꯝꯅ ꯆꯥꯎꯅ ꯃꯇꯦꯡ ꯄꯥꯡꯉꯤ ꯍꯥꯏꯔꯤꯕ ꯊꯧꯔꯥꯡꯁꯤꯡ ꯑꯁꯤꯅ ꯃꯥꯌꯣꯛꯅꯔꯤꯕ ꯈꯨꯗꯣꯡꯆꯥꯗꯕ ꯍꯥꯏꯔꯒꯗꯤ ꯄ꯭ꯔꯖꯥꯁꯤꯡꯒꯤ ꯄꯩꯁꯥ ꯅꯨꯡꯁꯥꯗ ꯇꯧꯅꯤꯡꯕ ꯊꯕꯛ ꯇꯧꯕ ꯉꯝꯗꯕ ꯑꯩꯈꯣꯏ ꯐꯥꯏꯅꯥꯟꯁꯦꯜ ꯄ꯭ꯔꯣꯕ꯭ꯂꯦꯝ ꯂꯥꯛꯄ ꯁꯤꯒꯨꯝꯕꯅꯤ ꯁꯤꯒꯨꯝꯕꯁꯤꯅ ꯌꯥꯝꯕ ꯆꯥꯎꯅ ꯑꯩꯈꯣꯏꯒꯤ ꯈꯨꯗꯣꯡꯆꯥꯗꯕ ꯑꯃ ꯅꯪꯍꯜꯂꯤ ꯑꯃꯁꯨꯡ ꯃꯥꯏ ꯄꯥꯛꯂꯕ ꯍꯥꯏꯔꯒꯗꯤ ꯑꯩꯈꯣꯏꯅ ꯋꯥꯅ ꯊꯥꯖꯈꯤꯕ ꯄꯣꯠꯁꯤꯡ ꯑꯁꯤꯅ ꯑꯩꯈꯣꯏꯅ ꯑꯩꯈꯣꯏꯅ ꯆꯥꯅꯤꯡꯕ ꯍꯩ ꯍꯩ ꯂꯩ ꯑꯗꯨꯝꯂꯕ ꯄꯣꯠ ꯆꯥꯅꯤꯡꯕ ꯆꯥꯕ ꯐꯪꯍꯜꯂꯤ ꯍꯣꯡꯅꯁꯨ ꯐꯪꯍꯜꯂꯤ ꯑꯃꯁꯨꯡ ꯖꯤꯂꯥꯁꯤꯒꯤ ꯃꯍꯧꯁꯥꯒꯤ ꯄꯣꯊꯣꯛꯁꯤꯡ ꯑꯁꯤꯅ ꯑꯩꯈꯣꯏꯗ ꯍꯥꯏꯗꯤ ꯍꯥꯔꯥ ꯌꯥꯎꯗꯕ ꯆꯥꯕꯗ ꯍꯛꯆꯥꯡ ꯐꯒꯗꯕ ꯑꯩꯈꯣꯏꯗ ꯁꯣꯛꯀꯗꯕ ꯄꯣꯠ ꯌꯥꯎꯗꯕ ꯄꯣꯠꯊꯣꯛ ꯑꯃ ꯍꯥꯏꯕꯗꯨ ꯑꯣꯏꯍꯜꯂꯦ ꯑꯩꯈꯣꯏ ꯃꯌꯥꯝꯅ ꯀꯩꯅꯣ ꯇꯧꯕꯅꯤꯅ ꯂꯩꯔꯤꯕ ꯃꯐꯝ ꯑꯗꯨꯒꯤ ꯑꯩꯈꯣꯏꯅ ꯑꯀꯣꯏꯕꯗꯁꯨ ꯍꯦꯟꯅ ꯍꯦꯟꯅ ꯁꯦꯝꯒꯠꯅꯕ ꯊꯧꯗꯥꯡ ꯃꯌꯥꯝ ꯑꯃ ꯂꯧꯖꯔꯤ ꯂꯧꯁꯨ ꯂꯧꯈꯤꯒꯅꯤ ꯃꯁꯤꯅ ꯑꯩꯈꯣꯏ ꯀꯛꯆꯤꯡꯒꯤ ꯄ꯭ꯔꯖꯥꯗ ꯌꯥꯝꯅ ꯀꯥꯟꯅꯕ ꯄꯣꯠ ꯑꯃ ꯍꯥꯏꯕꯗꯣ ꯑꯩꯈꯣꯏꯒꯤ ꯖꯤꯂꯥ ꯑꯁꯤꯗ ꯑꯣꯏꯍꯜꯂꯤ